ꯍꯜꯂꯣ ꯑꯥ ꯍꯥꯏꯕꯤꯌꯨ ꯍꯥꯏꯕꯤꯌꯨ ꯍꯜꯂꯣ ꯑꯣ ꯑꯣ ꯌꯥ ꯌꯥ ꯀꯩꯅꯣꯒꯤ ꯏꯁꯤꯡꯗꯤ ꯍꯧꯖꯤꯛꯀꯥꯟꯗꯤ ꯈꯤꯇꯪ ꯆꯥꯡ ꯅꯥꯏꯗꯅ ꯀꯩꯅꯣ ꯇꯧꯕ ꯑꯗꯨ ꯀꯣꯛ ꯍꯣꯏ ꯍꯣꯏ ꯍꯣꯏ ꯍꯣꯏ ꯍꯣꯏ ꯎꯝ ꯍꯣꯏ ꯍꯣꯏ ꯍꯣꯏ ꯑꯗ ꯏꯁꯤꯡꯗꯨ ꯏꯁꯤꯡꯗꯨ ꯈꯔꯁꯨ ꯅꯩꯕ ꯑꯗꯨꯒ ꯂꯣꯏꯅꯅ ꯌꯥꯝ ꯀꯨꯏꯅꯁꯨ ꯇꯥꯗꯕ ꯑꯗꯒꯤ ꯇꯥꯔꯛꯏꯕ ꯇꯥꯔꯛꯏꯕ ꯏꯁꯤꯡꯗꯨꯁꯨ ꯁꯤꯖꯤꯟꯅꯕ ꯌꯥꯒꯨꯝ ꯌꯥꯗꯒꯨꯝ ꯑꯩꯈꯣꯏ ꯁꯤꯖꯤꯟꯅꯁꯤꯔ ꯁꯤꯖꯤꯟꯅꯔꯣꯏꯁꯤꯔ ꯀꯃꯥꯏ ꯈꯔꯁꯨ ꯃꯣꯠꯄ ꯑꯗꯨ ꯀꯔꯝꯍꯥꯏꯅ ꯀꯩꯅꯣ ꯇꯧꯁꯤꯒꯦ ꯀꯃꯥꯏꯅ ꯇꯧꯁꯤꯒꯦꯗꯣ

ꯍꯣꯏ ꯍꯣꯏ ꯍꯣꯏ

ꯎꯝ ꯎꯝ ꯍꯣꯏ ꯎꯝ ꯍꯣꯏ ꯍꯣꯏ ꯍꯣꯏ ꯑꯗꯣ ꯍꯧꯖꯤꯛ ꯀꯥꯟꯁꯤ ꯑꯩꯈꯣꯏ ꯏꯁꯤꯡꯁꯤ ꯊꯥꯔꯛꯀꯅꯤ ꯍꯥꯏꯔꯒ ꯊꯥꯔꯛꯇꯕꯁꯨ ꯌꯥꯎꯏ ꯑꯗꯨ ꯁ꯭ꯋꯥꯏ ꯄꯨꯡ ꯑꯁꯨꯛꯇ ꯊꯔꯛꯀꯅꯤ ꯍꯥꯏꯔꯒ ꯊꯔꯛꯇꯕꯁꯨ ꯌꯥꯎꯏ ꯑꯗꯨꯒꯤꯗꯨ ꯈꯤꯇꯪ ꯊꯥꯔꯛꯀꯗꯧꯕ ꯅꯨꯃꯤꯠ ꯊꯥꯔꯛꯀꯅꯤ ꯍꯥꯏꯒꯤꯕ ꯃꯇꯝ ꯈꯔ ꯆꯥꯡ ꯅꯥꯏꯅ ꯀꯩꯅꯣ ꯇꯧꯕꯤꯅꯕ ꯊꯥꯔꯛꯅꯕ ꯑꯩꯈꯣꯏ ꯁ꯭ꯇꯥꯐꯁꯤꯡꯗꯁꯨ ꯈꯔ ꯍꯥꯏꯕꯤꯌꯨ ꯑꯗꯨꯒ ꯈꯔ ꯏꯁꯤꯡꯗꯨ ꯈꯔꯥ ꯊꯨꯅ ꯐꯪꯍꯟꯅꯕ ꯑꯝꯇ ꯍꯣꯠꯅꯕ ꯍꯥꯏꯒꯦ ꯇꯧꯕ ꯎꯝ

ꯑꯥꯗꯣ ꯑꯩꯈꯣꯏ ꯈꯔ ꯏꯁꯤꯡꯒꯤ ꯇꯧꯔꯤꯕꯁꯤꯡꯗꯨꯗ ꯑꯩꯈꯣꯏꯒꯤ ꯄꯥꯏꯞ ꯀꯥꯏꯕꯒꯨꯝꯕ ꯀꯩꯗꯧꯕ ꯌꯥꯎꯕꯒꯤꯁꯨ ꯃꯥꯜꯂꯤ ꯇꯣꯇꯤꯒꯤ ꯂꯦꯛꯏꯕ ꯏꯁꯤꯡꯗꯨ ꯌꯥꯝ ꯃꯣꯠꯄ ꯑꯗꯒꯤ ꯄꯥꯏꯞꯇꯨ ꯈꯔ ꯁꯦꯝꯖꯤꯟꯕꯤꯅꯕ ꯔꯤꯄꯦꯔꯤꯡ ꯇꯧꯕꯤꯅꯕ ꯈꯔꯒ ꯑꯝꯇ ꯍꯥꯏꯕꯤꯌꯨ ꯍꯣꯏ ꯍꯣꯏ ꯍꯣꯏ ꯑꯥ ꯍꯣꯏ ꯍꯣꯏ ꯍꯣꯏ